ꯑꯩꯅ ꯈ꯭ꯋꯥꯏꯗꯒꯤ ꯆꯥꯎꯊꯣꯛꯆꯅꯤꯡꯉꯥꯏ ꯑꯃꯗꯤ ꯅꯨꯡꯉꯥꯏꯕ ꯇꯥꯡꯀꯛ ꯑꯃ ꯑꯣꯏꯈꯤꯕ ꯑꯅꯤꯈꯛ ꯍꯥꯏꯌꯨ ꯍꯥꯏꯔꯕꯗꯤ ꯑꯩꯅ ꯀ꯭ꯂꯥꯁ ꯇꯦꯟ ꯀꯥꯕ ꯃꯇꯝꯗ ꯑꯩꯁꯦ ꯇꯔꯃꯤꯅꯦꯜ ꯑꯦꯛꯖꯥꯝ ꯌꯥꯎꯍꯧꯗꯦ ꯑꯗꯨꯗꯒꯤ ꯑꯩꯈꯣꯏꯅ ꯃꯊꯪꯗ ꯊꯥꯒꯤ ꯑꯗꯨꯗ ꯑꯩꯁꯦ ꯍꯛꯆꯥꯡ ꯃꯔꯝ ꯅꯥꯕꯅ ꯃꯔꯝ ꯑꯣꯏꯔꯒ ꯑꯩꯁꯦ ꯏꯁꯇꯗꯤ ꯄ꯭ꯂꯥꯟ ꯇꯧꯕꯩ ꯃꯇꯝꯁꯦ ꯌꯥꯝ ꯊꯤꯅ ꯃꯇꯝ ꯐꯪꯒꯤꯗꯦ ꯑꯗꯨꯕꯨ ꯑꯩꯅ ꯂꯣꯏꯔꯝꯗꯥꯏ ꯇꯥꯟꯖꯥꯗ ꯌꯥꯝ ꯀꯟꯅ ꯍꯣꯠꯅꯗꯨꯅ ꯑꯩꯁꯦ ꯀ꯭ꯂꯥꯁ ꯇꯦꯟꯗ ꯐꯥꯔꯁꯠ ꯗꯤꯕꯤꯖꯟ ꯁꯕꯦꯟꯇꯤ ꯑꯥꯏꯠ ꯆꯠꯈꯤ ꯑꯗꯨꯕꯨ ꯌꯥꯝꯅ ꯅꯨꯡꯉꯥꯏꯈꯤ ꯑꯗꯨꯒꯤ ꯇꯥꯡꯀꯛꯇꯨꯗ ꯊꯥꯖꯗꯕ ꯃꯑꯣꯡꯗ ꯂꯥꯛꯄꯗꯨꯗ ꯑꯗꯨꯒ ꯇꯨꯌꯦꯜꯕꯇꯁꯨ ꯁꯦꯝ ꯃꯥꯟꯅꯅ ꯑꯩ ꯁꯕꯦꯟꯇꯤ ꯑꯕꯞ ꯍꯦꯟꯅ ꯆꯠꯈꯤ ꯑꯗꯨꯗ ꯌꯥꯝ ꯊꯤꯅ ꯅꯨꯡꯉꯥꯏꯈꯤ ꯑꯩꯈꯣꯏꯒꯤ ꯏꯃꯥ ꯕꯕꯥꯅ ꯌꯥꯝꯅ ꯍꯔꯥꯎꯈꯤ ꯊꯥꯖꯗꯕ ꯃꯑꯣꯡꯗꯨ ꯎꯕꯗ ꯑꯗꯨꯗ ꯑꯗꯨꯗ ꯏꯃꯥ ꯈꯣꯏꯅ ꯍꯔꯥꯎꯕ ꯅꯨꯡꯉꯥꯏꯃꯟꯗꯅ ꯑꯩꯒꯤ ꯀ꯭ꯂꯥꯁ ꯇꯨꯌꯦꯜꯕ ꯂꯣꯏꯕꯒ ꯒꯥꯔꯤ ꯑꯆꯧꯕ ꯑꯃ ꯂꯩꯕꯤꯈꯤ ꯑꯗꯨꯒ ꯏꯁꯃꯥꯔꯠ ꯐꯣꯟ ꯈꯤꯇꯪ ꯇꯥꯡꯕ ꯑꯃꯁꯨ ꯂꯩꯕꯤꯈꯤ ꯃꯁꯤꯅꯤ ꯑꯩꯒꯤ ꯈ꯭ꯋꯥꯏꯗꯒꯤ ꯅꯨꯡꯉꯥꯏꯔꯕ ꯇꯥꯡꯀꯛ ꯑꯃ ꯍꯥꯏꯌꯨ ꯍꯥꯏꯔꯕꯗꯤ